ꯎꯝ ꯍꯜꯂꯣ ꯀꯣꯏꯔꯨꯁꯤꯔꯣ ꯇꯤꯄꯥꯏꯃꯨꯛ ꯗꯥꯝꯗ ꯀꯣꯏꯔꯨꯁꯦ ꯑꯗꯨꯅꯤꯅꯦ ꯆꯠꯇꯕ ꯃꯐꯝꯗꯨ ꯈꯪꯖꯤꯟꯕꯗ ꯀꯥꯟꯅꯒꯅꯤꯅꯦ ꯑꯗꯨ ꯈꯪꯅꯕ ꯆꯠꯄ ꯐꯩꯅꯦ ꯆꯠꯃꯤꯟꯅꯔꯨꯁꯤꯅꯦ ꯑꯩꯁꯨ ꯏꯊꯟꯗ ꯆꯠꯄꯗꯨ ꯍ ꯃꯐꯝꯗꯨ ꯌꯥꯝ ꯐꯖꯩ ꯌꯦꯡꯕꯗ ꯌꯥꯝ ꯅꯨꯡꯉꯥꯏꯕ ꯃꯐꯝꯅꯤ ꯑꯩ ꯏꯊꯟꯗ ꯆꯠꯄ ꯅꯨꯡꯉꯥꯏꯇꯦ ꯃꯤ ꯑꯅꯤ ꯁꯨꯔꯗꯤ ꯍꯥꯏꯅ ꯅꯉꯣꯟꯗ ꯍꯥꯏꯔꯛꯄꯅꯦ ꯑꯗꯣ ꯅꯪ ꯁꯪꯒꯗ꯭ꯔꯣꯕ ꯍꯌꯦꯡ ꯆꯠꯀꯗꯕꯅꯦ ꯑꯗꯣ ꯅꯪ ꯍꯌꯦꯡ ꯊꯕꯛ ꯂꯩꯕ꯭ꯔꯣꯕ ꯑꯣ ꯐꯔꯦ ꯐꯔꯦ ꯑꯗꯨꯗꯤ ꯍꯌꯦꯡꯗꯨ ꯆꯠꯃꯤꯟꯅꯔꯁꯤꯀꯣ ꯐꯔꯦ ꯐꯔꯦ